ꯑꯥ ꯍꯜꯂꯣ ꯑꯧ ꯃꯥꯅꯦ

ꯑꯥ ꯌꯥꯅꯤ ꯍꯣꯏ ꯒꯥꯏꯠ ꯇꯧꯕꯤꯕ ꯌꯥꯒꯅꯤ ꯑꯥ ꯍꯣꯏ ꯍꯣꯏ ꯌꯥꯅꯤ ꯎꯝ ꯅꯣꯏ ꯑꯗꯨꯝ ꯋꯥꯟꯒꯨꯝꯕꯗ ꯂꯥꯛꯂꯗꯤ ꯑꯩꯅꯗꯨꯝ ꯃꯅꯤꯄꯨꯔꯒꯤ ꯑꯇꯩ ꯖꯒꯥꯒꯨꯝꯕꯁꯨ ꯑꯗꯨꯝ ꯄꯨꯔꯒ ꯌꯦꯡꯕꯤꯕ ꯌꯥꯒꯅꯤꯕꯀꯣ ꯑꯥ ꯑꯥ ꯍꯣꯏ ꯌꯥꯏꯌꯦ ꯎꯝ ꯑꯗꯨꯝ ꯂꯥꯛꯑꯣ ꯍꯣꯏ ꯌꯥꯏꯌꯦ ꯑꯥ ꯁꯤ ꯀꯨꯠ ꯐꯦꯁꯇꯤꯚꯦꯜ ꯃꯣꯏꯁꯤ ꯁꯤꯁꯦ ꯀꯨꯛꯀꯤ ꯑꯩꯈꯣꯏꯅ ꯇꯧꯕꯅꯦꯕꯀꯣ ꯁꯤꯒꯤꯁꯦ ꯑꯥ ꯑꯗꯨ ꯇꯨꯔꯤꯁ ꯈꯣꯏꯁꯨ ꯃꯌꯥꯝ ꯂꯥꯛꯄꯅꯦ ꯑꯗꯨꯒ ꯁꯤꯒꯤꯁꯦ ꯁꯦꯂꯦꯕ꯭ꯔꯦꯁꯟꯅꯦ ꯍꯥꯏꯕꯀꯣ ꯑꯗꯨꯅ ꯖꯥꯠ ꯖꯥꯠ ꯑꯗꯨꯝ ꯖꯒꯣꯏꯒꯨꯝꯕ ꯖꯒꯣꯏ ꯁꯥꯕ ꯃꯣꯏ ꯇ꯭ꯔꯦꯗꯤꯁꯁꯟꯅꯦꯜ ꯐꯨꯔꯤꯠꯇꯣ ꯍꯥꯞꯂꯒꯀꯣ ꯑꯗꯨꯒ ꯑꯆꯥ ꯑꯊꯛꯁꯨ ꯑꯗꯨꯝ ꯌꯥꯝ ꯁꯦꯝꯕꯅꯤ ꯍꯥꯏꯕ ꯁꯥꯒꯨꯝꯕ ꯉꯥꯒꯨꯝꯕ ꯑꯗꯨꯒ ꯇ꯭ꯔꯦꯗꯤꯁꯅꯦꯜꯒꯤ ꯐꯛꯀꯨꯝꯕꯁꯨ ꯑꯗꯨꯝ ꯇꯣꯉꯥꯟꯅ ꯍꯥꯞꯄꯅꯦꯕꯀꯣ ꯎꯝ ꯑꯗꯨꯒ ꯃꯤꯁꯨ ꯊꯥꯏꯅꯁꯨ ꯑꯃꯨꯛ ꯑꯩꯈꯣꯏ ꯀꯣꯟꯇꯦꯁ ꯇꯧꯕꯅꯦ ꯑꯗꯨꯒꯤ ꯃꯤꯁ ꯀꯨꯠꯇꯨꯅꯅꯦꯕ ꯑꯩꯈꯣꯏꯗꯒꯤ ꯄꯣꯄꯨꯂꯔ ꯑꯣꯏꯕꯗꯨ ꯍꯥꯏꯕꯗꯤ ꯃꯌꯥꯝ ꯌꯦꯡꯕ ꯂꯥꯛꯄꯅꯦꯕ ꯃꯤꯁ ꯀꯨꯠꯀꯤ ꯀꯩꯅꯣ ꯁꯦꯂꯦꯛ ꯇꯧꯕ ꯃꯇꯝꯗ ꯑꯗꯨ ꯑꯥ ꯍꯣꯏ ꯑꯌꯥꯝꯕ ꯑꯗꯨꯝ ꯀꯨꯛꯀꯤ ꯈꯛꯇ ꯁꯦꯂꯦꯛ ꯇꯧꯕꯅꯦ ꯑꯗꯨꯕꯨ ꯑꯗꯨꯝ ꯑꯇꯩꯁꯨꯀꯣ ꯑꯌꯥꯎꯕꯁꯨ ꯎꯗꯤ ꯎꯅꯕꯅꯦ ꯑꯗꯨꯕꯨ ꯑꯌꯥꯝꯕ ꯀꯨꯛꯀꯤ ꯉꯥꯛꯇ ꯑꯣꯏꯕꯅꯦ ꯎꯝ ꯍꯣꯏ ꯑꯗꯨꯒ ꯑꯗꯨꯒꯤ ꯅꯨꯃꯤꯠꯇꯨꯗꯁꯨ ꯏꯁꯩꯒꯨꯝꯕꯁꯨ ꯑꯗꯨꯝ ꯀꯣꯟꯁ꯭ꯔꯠꯀꯨꯝꯕꯁꯨ ꯂꯩꯕꯅꯦꯕꯀꯣ ꯏꯁꯩꯒꯨꯝꯕ ꯁꯛꯄ ꯑꯐꯥꯎ ꯑꯐꯥꯎꯕ ꯃꯤ ꯑꯗꯨꯝ ꯀꯧꯔꯒ ꯑꯗꯨ ꯅꯨꯃꯤꯠ ꯑꯍꯨꯝꯒꯨꯝꯕꯗꯤ ꯇꯧꯕꯅꯦ

ꯂꯩꯔꯗꯤ ꯑꯗꯨꯝ ꯂꯩꯕ ꯌꯥꯕꯅꯦ ꯑꯗꯨꯕꯨ ꯃꯣꯏꯅ ꯑꯗꯨꯝ ꯂꯩꯐꯝꯗꯤ ꯄꯤꯕꯗꯤ ꯑꯗꯨꯒꯨꯝꯕꯗꯤ ꯇꯧꯗꯤ ꯇꯧꯗꯦ ꯃꯣꯏꯁꯦ ꯎꯝ ꯍꯣꯇꯦꯜꯒꯨꯝꯕꯗꯤ ꯑꯗꯨꯝ ꯅꯪꯅ ꯊꯤꯕ ꯇꯥꯔꯦ ꯑꯗꯨꯕꯨ ꯅꯪ ꯑꯗꯨꯝ ꯂꯥꯛꯂꯗꯤ ꯑꯩꯅ ꯊꯤꯕꯤꯕ ꯌꯥꯕꯅꯦꯕ ꯎꯝ ꯎꯝ ꯑꯥ ꯍꯣꯏ ꯍꯣꯏ ꯎꯝ ꯎꯝ